ꯑꯍꯥꯟꯕꯗ ꯑꯩꯠ ꯊꯥꯎꯖꯟ ꯇꯨ ꯍꯟꯗ꯭ꯔꯦꯠ ꯁꯤꯛꯁꯇꯤ ꯑꯅꯤꯁꯨꯕꯗ ꯅꯥꯏꯟ ꯊꯥꯎꯖꯟ ꯊ꯭ꯔꯤ ꯍꯟꯗ꯭ꯔꯦꯠ ꯐꯣꯔꯇꯤ ꯑꯍꯨꯝꯁꯨꯕꯗ ꯐꯣꯔ ꯊꯥꯎꯖꯟ ꯇꯨ ꯍꯟꯗ꯭ꯔꯦꯠ ꯁꯤꯛꯁꯇꯤ ꯃꯔꯤꯁꯨꯕꯗ ꯐꯥꯏꯚ ꯊꯥꯎꯖꯟ ꯐꯥꯏꯚ ꯍꯟꯗ꯭ꯔꯦꯠ ꯐꯣꯔꯇꯤ ꯃꯉꯥꯁꯨꯕꯗ ꯋꯥꯟ ꯊꯥꯎꯖꯟ ꯇꯨ ꯍꯟꯗ꯭ꯔꯦꯠ ꯅꯥꯏꯟꯇꯤ ꯐꯥꯏꯚ